ꯃꯅꯤꯄꯨꯔ ꯍꯥꯏꯕ ꯂꯝ ꯑꯁꯦ ꯅꯣꯔ꯭ꯇ ꯏꯁ ꯏꯅꯗꯤꯌꯥꯗ ꯂꯩꯕ ꯂꯝ ꯑꯃꯅ ꯃꯔꯝ ꯑꯣꯏꯔꯒ ꯋꯥꯇꯔꯗꯤ ꯁꯣꯔꯁꯦꯁꯁꯦ ꯑꯗꯨꯛꯀꯤ ꯃꯇꯤꯛ ꯗꯔꯀꯥꯔ ꯑꯣꯏ ꯗꯔꯀꯥꯔ ꯑꯣꯏꯕꯇ ꯅꯠꯇꯅ ꯁꯕ꯭ꯔꯦꯜ ꯁꯣꯔꯁꯦꯁ ꯌꯥꯝꯅ ꯆꯥꯎꯅ ꯂꯩ ꯑꯍꯥꯟꯕꯗ ꯇꯨꯔꯦꯜ ꯑꯃꯁꯨꯡ ꯏꯁꯇ꯭ꯔꯤꯝꯁ ꯍꯥꯏꯕ ꯑꯁꯤꯗꯒꯤ ꯔꯤꯕꯔꯁ ꯑꯦꯟ ꯏꯁꯇ꯭ꯔꯤꯝ ꯁꯤꯗꯒꯤ ꯑꯩꯈꯣꯏꯒꯤ ꯏꯁꯇꯦꯠꯁꯤꯗ ꯃꯅꯤꯄꯨꯔꯒꯤ ꯏꯁꯇꯦꯠꯁꯤꯗ ꯑꯗꯨꯛꯀꯤ ꯃꯇꯤꯛ ꯆꯥꯎꯅ ꯅꯤꯃꯔꯦꯁ ꯔꯤꯕꯔꯁ ꯃꯌꯥꯝꯁꯤꯡꯁꯤꯅ ꯏꯝꯐꯥꯜ ꯔꯤꯕꯔ ꯃꯅꯤꯄꯨꯔ ꯔꯤꯕꯔ ꯕꯥꯔꯥꯛ ꯔꯤꯕꯔꯁ ꯏꯔꯤꯜ ꯔꯤꯕꯔ ꯃꯈꯣꯏ ꯃꯌꯥꯝ ꯑꯁꯤꯅ ꯋꯥꯇꯔ ꯕꯣꯗꯤ ꯑꯃ ꯑꯣꯏꯔꯒ ꯑꯩꯈꯣꯏꯒꯤ ꯗ꯭ꯔꯤꯡꯀꯤꯡ ꯋꯥꯇꯔ ꯑꯦꯒ꯭ꯔꯤꯀꯜꯆ꯭ꯔꯦꯜ ꯏꯟꯗꯁꯇ꯭ꯔꯤꯗ ꯁꯤꯖꯤꯟꯅꯕꯒꯤ ꯑꯆꯧꯕ ꯊꯧꯗꯥꯡ ꯑꯃ ꯄꯤ ꯑꯅꯤ ꯁꯨꯕꯗ ꯂꯦꯛꯁ ꯑꯦꯟ ꯔꯤꯖꯔꯕꯔꯇꯒꯤꯁꯨ ꯂꯧꯏ ꯑꯍꯨꯝꯁꯨꯕꯗ ꯒ꯭ꯔꯥꯎꯟ ꯋꯥꯇꯔꯁꯤꯗꯒꯤꯁꯨ ꯂꯧꯏ ꯂꯥꯏꯛ ꯇꯦꯞ ꯋꯥꯇꯔ ꯃꯈꯣꯏꯁꯤꯡꯁꯤꯅ ꯗ꯭ꯔꯤꯡꯀꯤꯡꯗꯁꯨ ꯑꯦꯒ꯭ꯔꯤꯀꯜꯆꯔꯦꯜ ꯄꯔꯄꯁꯇꯁꯨ ꯑꯗꯨꯛꯀꯤ ꯃꯇꯤꯛ ꯁꯤꯖꯤꯟꯅꯩ ꯐꯣꯔꯗ ꯇꯦꯟ ꯋꯥꯇꯔ ꯍꯥꯔꯕꯦꯁꯇꯤꯡ ꯍꯥꯏꯕꯁꯤꯁꯨ ꯂꯩ ꯅꯝꯕꯔ ꯐꯥꯏꯞ ꯁꯨꯕꯗ ꯋꯥꯇꯔ ꯁꯄ꯭ꯂꯥꯏ ꯏꯟꯐ꯭ꯔꯥꯏꯁꯇ꯭ꯔꯛꯆꯔ ꯑꯆꯧ ꯑꯆꯧꯕ ꯗꯥꯝꯁ ꯑꯦꯟ ꯁꯞꯄ꯭ꯂꯥꯏ ꯏꯟꯁꯇ꯭ꯔꯛꯁꯟ ꯗꯥꯝꯁ ꯔꯤꯖꯔꯕꯔꯁ ꯄꯥꯏꯞ ꯋꯥꯇꯔ ꯁꯤꯁꯇꯦꯝ ꯁꯤ ꯃꯌꯥꯝꯁꯤꯅ ꯗꯤꯁꯇ꯭ꯔꯤꯕꯤꯌꯨꯠ ꯇꯧꯏ ꯑꯔꯕꯟꯗꯁꯨ ꯔꯨꯔꯦꯜꯗꯁꯨ ꯑꯅꯤꯃꯛꯇ ꯇꯧꯏ ꯇꯔꯨꯛ ꯁꯨꯕꯗ ꯇ꯭ꯔꯦꯗꯤꯁꯟ ꯋꯥꯇꯔ ꯃꯦꯅꯦꯁꯃꯦꯟ ꯍꯥꯏꯔꯤꯕ ꯁꯤꯅꯁꯨ ꯀꯪꯂꯥꯁꯥ ꯏꯃꯥ ꯍꯥꯏꯔꯤꯕ ꯃꯌꯥꯝꯁꯤꯅꯁꯨ ꯑꯩꯈꯣꯏꯒꯤ ꯃꯅꯤꯄꯨꯔꯒꯤ ꯑꯣꯏꯅꯗꯤ ꯏꯁꯤꯡꯒꯤꯁꯤ ꯑꯗꯨꯛꯀꯤ ꯃꯇꯤꯛ ꯋꯥꯠꯍꯟ ꯀꯥꯏꯍꯟꯗꯦ